ꯑꯩ ꯇꯁꯦꯡꯅ ꯑꯩꯒꯤ ꯍꯥꯏꯗꯤ ꯑꯩꯅ ꯄꯥꯝꯖꯕ ꯍꯣꯕꯤꯁ ꯑꯃ ꯍꯥꯏ ꯇꯥꯔꯒꯗꯤ ꯍꯥꯏꯀꯤꯡ ꯑꯦꯟ ꯇ꯭ꯔꯦꯛꯀꯤꯡꯁꯤ ꯑꯩꯒꯤ ꯄꯥꯝꯖꯕ ꯍꯣꯕꯤꯁ ꯑꯃꯅꯤ ꯑꯗꯨꯒꯤ ꯃꯅꯨꯡꯗ ꯇ꯭ꯔꯦꯛꯀꯤꯡꯁꯤ ꯑꯩꯈꯣꯏ ꯏꯁꯥꯗ ꯀꯌꯥ ꯌꯥꯝꯅ ꯆꯦꯂꯦꯟꯖꯤꯡ ꯑꯣꯏꯒꯦ ꯍꯥꯏꯕ ꯀꯥꯟꯗ ꯂꯝꯕꯤꯗ ꯆꯠꯄ ꯀꯥꯟꯗ ꯂꯝꯕꯤ ꯃꯥꯡꯈꯤꯕ ꯇꯥꯔꯒꯗꯤ ꯏꯁꯥꯅ ꯂꯝꯕꯤ ꯁꯦꯝꯃꯒ ꯆꯠꯄꯁꯤ ꯑꯩꯈꯣꯏ ꯇꯁꯦꯡꯅ ꯆꯦꯂꯦꯟꯖꯤꯡ ꯑꯣꯏꯕ ꯄꯣꯠꯅꯤ ꯃꯁꯤ ꯑꯇꯣꯞꯄ ꯃꯐꯝ ꯑꯃꯗ ꯇꯥꯒꯗ꯭ꯔꯥ ꯑꯣꯔ ꯑꯩꯈꯣꯏꯅ ꯊꯨꯡꯅꯤꯡꯉꯤꯕ ꯃꯐꯝ ꯑꯗꯨꯗ ꯇꯥꯒꯗ꯭ꯔꯥ ꯍꯥꯏꯕꯁꯤ ꯑꯩꯈꯣꯏꯗ ꯇꯁꯦꯡꯅ ꯈꯪꯗꯦ ꯕꯠ ꯑꯗꯨ ꯑꯣꯏ ꯇꯥꯔꯒꯁꯨ ꯆꯠꯂꯤꯕ ꯂꯝꯕꯤꯗꯨꯗꯤ ꯆꯠꯂꯒ ꯍꯥꯏꯗꯤ ꯑꯩꯈꯣꯏꯅ ꯁꯦꯝꯃꯒ ꯆꯠꯂꯒ ꯇꯥꯍꯟꯒꯗꯧꯔꯤꯕꯅꯤ ꯁꯤ ꯈ꯭ꯋꯥꯏꯗꯒꯤ ꯆꯦꯂꯦꯟꯖꯤꯡ ꯑꯣꯏꯕ ꯄꯣꯠ ꯑꯃꯅꯤ ꯑꯗꯨꯗꯨꯒ ꯇꯁꯦꯡꯅ ꯍꯥꯏ ꯇꯥꯔꯒꯗꯤ ꯄ꯭ꯔꯖꯦꯟꯁ ꯑꯣꯐ ꯃꯥꯏꯟ ꯂꯩꯕ ꯑꯁꯤ ꯍꯥꯏꯀꯤꯡ ꯑꯦꯟ ꯇ꯭ꯔꯦꯛꯀꯤꯡ ꯇꯧꯕ ꯀꯥꯡꯕꯨꯗ ꯇꯁꯦꯡꯅ ꯂꯩꯇꯕ ꯌꯥꯗꯦ ꯈꯨꯗꯝ ꯑꯣꯏꯅ ꯍꯥꯏꯔ ꯀꯥꯟꯗ ꯑꯩꯒꯤ ꯏꯁꯥꯒꯤ ꯃꯃꯥꯡꯗ ꯍꯥꯏꯗꯤ ꯑꯩꯈꯣꯏꯒꯤ ꯑꯩꯈꯣꯏꯗ ꯌꯦꯛꯅꯕ ꯈꯨꯗꯝ ꯑꯣꯏꯅ ꯍꯥꯏꯔ ꯀꯥꯟꯗ ꯁꯥ ꯀꯩ ꯑꯃ ꯊꯦꯡꯅꯕ ꯀꯥꯟꯗ ꯑꯩꯈꯣꯏ ꯀꯃꯥꯏꯅ ꯇꯧꯔꯒ ꯍꯥꯏꯗꯤ ꯃꯣꯏꯗꯣ ꯀꯃꯥꯏꯅ ꯃꯥꯌꯣꯛꯅꯒꯅꯤ ꯍꯥꯏꯕꯁꯤ ꯄ꯭ꯔꯖꯦꯟꯁ ꯑꯣꯐ ꯃꯥꯏꯟ ꯂꯩꯇꯕ ꯌꯥꯗꯦ ꯇꯁꯦꯡꯅ ꯍꯥꯏꯔ ꯀꯥꯟꯗ ꯑꯩꯈꯣꯏꯗꯤ ꯃꯤꯑꯣꯏꯕꯅꯤ ꯑꯗꯨꯗꯨꯒ ꯃꯣꯏꯗꯤ ꯁꯥ ꯀꯩꯅꯤ ꯃꯣꯏꯗꯤ ꯑꯩꯈꯣꯏꯗꯒꯤ ꯍꯦꯟꯅ ꯄꯥꯡꯒꯟ ꯀꯟꯂꯤꯕꯅꯤ ꯑꯗꯨꯗꯨꯅ ꯍꯥꯏꯗꯤ ꯁꯤ ꯊꯦꯡꯅꯕ ꯀꯥꯟꯗ ꯀꯃꯥꯏꯅ ꯊꯦꯡꯅꯒꯅꯤ ꯍꯥꯏꯕꯁꯦ ꯍꯥꯏꯗꯤ ꯑꯩꯈꯣꯏ ꯏꯁꯥꯒꯤ ꯑꯣꯏꯅ ꯄ꯭ꯔꯖꯦꯟꯁ ꯑꯣꯐ ꯃꯥꯏꯟ ꯂꯩꯇꯕ ꯌꯥꯗꯕ ꯆꯠꯄ ꯀꯥꯟꯗ ꯑꯗꯨ ꯑꯣꯏ ꯍꯥꯏꯀꯤꯡ ꯑꯦꯟ ꯇ꯭ꯔꯦꯛꯀꯤꯡ ꯇꯧꯕ ꯀꯥꯟꯗ